ꯑꯩꯁꯦ ꯕꯤꯖꯤꯅꯦꯁ ꯃꯦꯟ ꯑꯃ ꯑꯣꯏꯅꯤꯡꯉꯤ ꯀꯣꯜꯀꯇꯗ ꯆꯠꯂꯒ ꯑꯩ ꯕꯤꯖꯅꯁ ꯃꯦꯟ ꯑꯃ ꯑꯣꯏꯖꯅꯤꯡꯉꯤ ꯑꯗꯨꯒ ꯁꯦꯜꯂꯔꯤꯅ ꯇ꯭ꯋꯦꯟꯇꯤ ꯐꯥꯏꯞ ꯇꯨ ꯐꯣꯔꯇꯤ ꯄꯔ ꯃꯟꯊ ꯑꯗꯨ ꯄꯥꯝꯖꯩ ꯑꯗꯨꯒ ꯑꯗꯨꯗꯒꯤ ꯇꯨꯡꯁꯤꯟ ꯑꯗꯨꯗꯒꯤ ꯆꯍꯤ ꯑꯃ ꯑꯅꯤ ꯇꯨꯡꯁꯤꯟꯖꯔꯒ ꯁꯦꯜ ꯑꯗꯨ ꯇꯨꯡꯁꯤꯟꯖꯔꯦ ꯍꯥꯏꯔꯒ ꯑꯃꯨꯛ ꯑꯩꯅ ꯑꯃꯨꯛ ꯑꯇꯣꯞꯄ ꯁ꯭ꯇꯦꯠ ꯁ꯭ꯇꯦꯠꯇ ꯆꯠꯂꯒ ꯑꯩꯅ ꯃꯊꯪ ꯃꯊꯪ ꯀꯟꯇ꯭ꯔꯦꯛ ꯄꯥꯏꯊꯅꯤꯡꯉꯤ